ꯃꯅꯤꯄꯨꯔ ꯂꯣꯟ ꯑꯁꯤꯅ ꯑꯗꯣꯝꯒꯤ ꯆꯠꯅꯕꯤ ꯑꯃꯁꯨꯡ ꯁꯛꯇꯝ ꯑꯗꯨ ꯀꯔꯝꯅ ꯏꯊꯤꯜ ꯄꯤꯈꯤꯕꯒꯦ ꯑꯩꯒꯤ ꯃꯣꯠꯇꯗꯤ ꯃꯅꯤꯄꯨꯔ ꯂꯣꯟꯁꯦ ꯌꯥꯝ ꯀꯥꯅꯩ ꯃꯔꯝꯗꯤ ꯃꯅꯤꯄꯨꯔꯗ ꯈꯨꯟꯁꯨ ꯇ꯭ꯔꯥꯏꯕꯦꯜꯁꯨ ꯌꯥꯝ ꯂꯩꯌꯦ ꯑꯗꯨ ꯌꯥꯝ ꯇ꯭ꯔꯥꯕꯦꯜ ꯂꯣꯏꯅꯃꯛꯁꯦ ꯑꯃ ꯑꯃꯒꯤ ꯂꯣꯟꯁꯨ ꯂꯣꯏꯅ ꯃꯣꯏ ꯃꯁꯥ ꯃꯁꯥꯒꯤ ꯂꯣꯟ ꯂꯩꯌꯦ ꯑꯗꯨꯅ ꯑꯃꯗ ꯑꯃꯗ ꯀꯃ꯭ꯌꯨꯅꯤꯀꯦꯠ ꯇꯧꯕ ꯉꯝꯗꯦ ꯑꯗꯨꯅ ꯃꯅꯤꯄꯨꯔꯗ ꯃꯅꯤꯄꯨꯔ ꯂꯣꯟ ꯃꯅꯤꯄꯨꯔꯤꯒꯤ ꯂꯣꯟ ꯂꯩꯌꯦ ꯍꯥꯏꯕꯁꯦ ꯌꯥꯝ ꯀꯥꯅꯩ ꯑꯗꯨꯛꯀꯤ ꯃꯇꯤꯛ ꯀꯥꯅꯩ ꯍꯥꯏꯕꯗꯤ ꯆꯥꯟꯗꯦꯜꯒ ꯐꯣꯔ ꯑꯦꯛꯖꯥꯝꯄꯜꯗ ꯆꯥꯟꯗꯦꯜꯒ ꯆꯥꯟꯗꯦꯜꯒ ꯎꯈ꯭ꯔꯨꯜꯒꯤ ꯃꯤꯁꯨ ꯃꯅꯤꯄꯨꯔ ꯂꯣꯟꯗ ꯄꯥꯎ ꯐꯥꯎꯅꯕ ꯉꯝꯃꯦ ꯑꯗꯨꯒ ꯃꯣꯔꯦꯈꯣꯏꯒꯤ ꯃꯤꯁꯨ ꯃꯅꯤꯄꯨꯔꯒꯤ ꯂꯣꯟꯗ ꯄꯥꯎ ꯐꯥꯎꯅꯕ ꯉꯝꯃꯦ ꯑꯗꯨꯒ ꯄꯂꯦꯜꯒ ꯏꯚꯟ ꯄꯂꯦꯜꯗ ꯈꯨꯟ ꯖꯥꯠ ꯇ꯭ꯔꯥꯕꯦꯜ ꯃꯌꯥꯝ ꯂꯩꯌꯦ ꯃꯣꯔ ꯗꯦꯟ ꯐꯥꯏꯚ ꯁꯤꯛꯁ ꯇ꯭ꯔꯥꯕꯦꯜ ꯂꯩꯌꯦ ꯑꯗꯨꯈꯣꯏꯁꯨ ꯃꯅꯤꯄꯨꯔꯤꯒꯤ ꯂꯣꯟꯗ ꯉꯥꯡꯕ ꯐꯥꯎꯅꯕ ꯉꯝꯃꯦ ꯃꯅꯤꯄꯨꯔꯤꯒꯤ ꯂꯣꯟ ꯂꯩꯕꯒꯤ ꯑꯃꯒ ꯑꯃꯁꯨ ꯅꯨꯡꯁꯤ ꯆꯥꯅꯅ ꯂꯩꯕ ꯐꯪꯉꯦ ꯑꯗꯨꯒ ꯂꯣꯟ ꯀꯔꯤꯔ ꯂꯣꯟ ꯍꯩꯇꯕ ꯏꯪꯂꯤꯁ ꯍꯩꯇꯕ ꯍꯤꯟꯗꯤ ꯍꯩꯇꯕꯁꯨ ꯃꯅꯤꯄꯨꯔꯤ ꯂꯣꯟ ꯉꯥꯡꯂꯒ ꯑꯃꯒ ꯑꯃꯒ ꯋꯥꯔꯤ ꯁꯥꯟꯅꯔꯒ ꯅꯣꯛꯂꯒ ꯅꯨꯡꯁꯤꯅ ꯂꯩꯃꯤꯟꯅꯕ ꯐꯪꯉꯦ ꯍꯥꯏꯅ ꯍꯥꯏꯅꯤꯡꯉꯦ ꯑꯗꯨꯒ ꯃꯅꯤꯄꯨꯔꯗ ꯃꯤ ꯀꯌꯥ ꯀꯌꯥ ꯂꯤꯁꯤꯡ ꯂꯤꯁꯤꯡ ꯂꯩꯌꯦ ꯑꯗꯨ ꯂꯣꯏꯅꯃꯛꯁꯦ ꯖꯥꯇꯤ ꯀꯌꯥ ꯀꯌꯥ ꯂꯩꯌꯦ ꯖꯥꯇꯤ ꯇꯣꯉꯥꯟ ꯇꯣꯉꯥꯟꯅ ꯗꯤꯐ꯭ꯔꯦꯟ ꯖꯥꯇꯤ ꯑꯣꯏꯌꯦ ꯗꯤꯐ꯭ꯔꯦꯟ ꯇ꯭ꯔꯥꯏꯕꯦꯜ ꯑꯣꯏꯌꯦ ꯑꯗꯨ ꯂꯣꯏꯅꯃꯛꯁꯦ ꯑꯩꯈꯣꯏꯅ ꯃꯅꯤꯄꯨꯔ ꯃꯅꯤꯄꯨꯔꯤꯒꯤ ꯂꯣꯟ ꯉꯥꯡꯂꯒ ꯑꯃꯁꯨ ꯅꯨꯡꯁꯤꯕ ꯐꯪꯉꯦ ꯑꯃꯁꯨ ꯀꯔꯝ ꯇꯧꯔꯤꯕ꯭ꯔ ꯀꯔꯝ ꯍꯥꯏꯅ ꯂꯩꯔꯤꯕ꯭ꯔ ꯍꯥꯏꯕꯁꯨ ꯈꯪꯉꯦ ꯑꯗꯨꯒ ꯑꯥ ꯗꯦꯜꯍꯤꯗ ꯑꯥ ꯑꯥꯎꯠꯁꯥꯏꯠꯇ ꯂꯩꯕꯁꯨ ꯂꯩꯕꯁꯨ ꯂꯥꯛꯂꯗꯤ ꯃꯅꯤꯄꯨꯔꯤꯒꯤ ꯂꯣꯟꯗ ꯑꯥꯎꯁꯥꯏꯗꯔꯁꯦ ꯀꯔꯝ ꯍꯥꯏꯅ ꯄꯥꯟꯕ꯭ꯔ ꯑꯥꯎꯁꯥꯏꯠꯇꯒꯤ ꯃꯤꯁꯦ ꯀꯔꯝ ꯍꯥꯏꯅ ꯂꯩꯕ꯭ꯔ ꯍꯥꯏꯕꯁꯨ ꯑꯩꯈꯣꯏꯅ ꯃꯣꯏꯗꯒꯤ ꯃꯇꯦꯡ ꯂꯧꯔꯒ ꯃꯅꯤꯄꯨꯔꯤ ꯊ꯭ꯔꯨ ꯃꯅꯤꯄꯨꯔꯤꯒꯤ ꯂꯣꯟꯗ ꯑꯩꯈꯣꯏꯅ ꯂꯣꯏꯅꯃꯛ ꯎꯕ ꯐꯪꯉꯦ ꯑꯗꯨꯒ ꯑꯩꯈꯣꯏꯅ ꯑꯥ ꯃꯐꯝꯗ ꯆꯠꯇ꯭ꯔꯁꯨ ꯃꯅꯤꯄꯨꯔꯤ ꯂꯣꯟꯅ ꯃꯣꯏꯅ ꯍꯥꯏꯕꯤꯔꯛꯑꯗꯤ ꯂꯣꯟ ꯈꯪꯅꯕ ꯑꯩꯈꯣꯏꯗꯤ ꯌꯥꯝꯅ ꯀꯥꯅꯕ ꯐꯪꯉꯦ ꯍꯥꯏꯅ ꯍꯥꯏꯅꯤꯡꯉꯤ ꯑꯗꯨꯒꯤ ꯃꯇꯤꯛ ꯃꯅꯤꯄꯨꯔꯤꯒꯤ ꯂꯣꯟꯁꯦ ꯑꯩꯈꯣꯏꯉꯣꯟꯗ ꯀꯥꯅꯩꯌꯦ ꯍꯥꯏꯅ ꯍꯥꯖꯅꯤꯡꯉꯦ